ꯅꯍꯥꯜꯋꯥꯏ ꯃꯃꯥꯡꯉꯩꯗꯗꯤ ꯑꯩꯈꯣꯏꯒꯤ ꯀꯛꯆꯤꯡ ꯃꯐꯝꯁꯤꯗ ꯅꯦꯆꯔꯦꯜ ꯔꯤꯁꯣꯔꯁ ꯑꯣꯏꯅ ꯂꯩꯔꯝꯃꯤꯁꯤ ꯑꯩꯈꯣꯏ ꯌꯣꯠ ꯁꯨꯡꯕꯁꯤ ꯌꯥꯝ ꯀꯥꯟꯅꯔꯝꯃꯤ ꯑꯗꯨꯕꯨ ꯍꯧꯖꯤꯛꯀꯤ ꯑꯣꯏꯅꯗꯤ ꯑꯩꯈꯣꯏꯒꯤ ꯃꯔꯝꯁꯤꯗ ꯑꯥꯜꯂꯨ ꯊꯥꯕ ꯍꯪꯒꯥꯝ ꯊꯥꯕ ꯆꯦꯡ ꯊꯥꯕ ꯑꯁꯤꯒꯨꯝꯕꯁꯤ ꯌꯥꯝ ꯀꯥꯟꯅꯔꯦ ꯑꯁꯤꯒꯨꯝꯕꯁꯤ ꯄꯥꯛꯇꯛꯅꯅ ꯇꯧꯅꯔꯦ